ꯍꯜꯂꯣ ꯗꯥꯏꯅꯥꯄ꯭ꯌꯥꯔꯤ ꯃꯥꯅꯦ ꯍꯣꯏ ꯑꯩꯁꯦ ꯌꯨꯝꯗ ꯊꯣꯛꯂꯑꯕ ꯌꯥꯎꯁꯪꯒꯤ ꯀꯩꯒꯤ ꯄꯣꯠ ꯆꯩ ꯈꯔ ꯂꯩꯒꯦꯗꯥ ꯑꯗꯣ ꯑꯩꯁꯤ ꯐꯪꯁꯟꯒꯨꯝ ꯀꯩꯒꯨꯝꯕꯁꯨ ꯆꯠꯇꯧꯕ ꯂꯩꯕꯅꯤꯅ ꯐꯅꯦꯛꯀꯨꯝꯕ ꯁꯥꯔꯤꯒꯨꯝꯕ ꯑꯗꯨꯝꯕ ꯔꯥꯅꯤ ꯐꯤ ꯋꯥꯡꯈꯩ ꯐꯤ ꯑꯗꯨꯒꯨꯝꯕꯁꯦ ꯐꯖꯕꯁꯦ ꯈꯔ ꯂꯩꯒꯦꯗꯅ ꯂꯥꯛꯄꯅꯦꯕ ꯑꯗꯣ ꯅꯣꯏ ꯑꯗꯨꯋꯥꯏꯗꯨꯗ ꯐꯅꯦꯛꯀꯨꯝꯕ ꯐꯤꯒꯨꯝꯕꯁꯤ ꯀꯔꯝ ꯀꯔꯝꯕ ꯁꯥꯔꯤꯕꯅꯣ

ꯑꯩꯅ ꯈꯨꯔꯈꯨꯜꯗꯣ ꯁꯨꯠ ꯌꯥꯝ ꯄꯥꯝꯕ ꯑꯗꯣ ꯃꯃꯜꯅ ꯀꯃꯥꯏ ꯀꯃꯥꯏꯅ ꯇꯧꯔꯤꯅꯣ ꯍꯣꯏ ꯑꯗꯨ ꯐꯅꯦꯛ ꯃꯄꯥꯟ ꯅꯥꯏꯕꯤꯗꯣ ꯑꯗꯨꯅ ꯀꯌꯥ ꯀꯌꯥꯅꯣ ꯍꯧꯖꯤꯛ ꯄꯤꯔꯤꯁꯤꯕꯨ

ꯑꯣ ꯑꯩꯁꯦ ꯁꯥꯔꯤ ꯁꯦꯠꯅꯕꯁꯨ ꯔꯥꯅꯤꯗꯣ ꯑꯗꯨ ꯑꯝꯇ ꯂꯩꯒꯦ ꯇꯧꯕ ꯑꯗꯣ ꯑꯗꯨꯋꯥꯏꯗ ꯔꯥꯅꯤ ꯁꯥꯔꯤꯕ ꯅꯠꯇ꯭ꯔꯣ ꯑꯣ ꯍꯣꯏ ꯑꯗꯨ ꯑꯣꯏꯗꯤ ꯕꯖꯥꯔꯒꯨꯝꯕꯗꯅ ꯃꯃꯜꯁꯤꯅ ꯈꯔ ꯍꯦꯟꯒꯠꯂꯒ ꯑꯁꯥꯕꯝꯗꯅ ꯑꯃꯨꯛ ꯃꯃꯜꯁꯦ ꯇꯥꯕꯁꯨ ꯑꯣꯏꯗꯅꯥ ꯑꯩꯁꯦ ꯐꯅꯦꯛ ꯑꯆꯝꯕꯗꯨꯁꯨ ꯈꯔ ꯌꯥꯝꯅ ꯄꯨꯁꯤꯟꯅꯤꯡꯕ ꯑꯗꯨꯗꯩꯗꯤ ꯍꯟꯗꯛꯇꯤ ꯐꯤꯔꯣꯜꯁꯦ ꯈꯔ ꯌꯥꯝꯅ ꯄꯨꯁꯤꯟꯅꯤꯡꯉꯕ ꯑꯗꯨꯒꯤ ꯍꯣꯏ ꯑꯗꯨ ꯑꯣꯏꯗꯤ ꯑꯩ ꯅꯣꯡꯃ ꯂꯥꯛꯑꯒꯦꯀꯣ ꯍꯣꯏ ꯍꯣꯏ ꯊꯝꯃꯒꯦ